ꯍꯣꯏ ꯄꯦꯇ꯭ꯔꯣꯜꯒꯤ ꯃꯃꯜ ꯍꯦꯟꯒꯠꯂꯛꯄꯅ ꯑꯩꯉꯣꯟꯗ ꯑꯗꯨꯛꯀꯤ ꯃꯇꯤꯛ ꯑꯀꯥꯏꯕ ꯄꯤ ꯑꯗꯨꯛꯀꯤ ꯃꯇꯤꯛ ꯑꯋꯥꯕ ꯑꯣꯏꯔꯦ ꯃꯔꯝꯗꯤ ꯑꯩꯒꯤ ꯕꯥꯏꯛ ꯑꯩꯒꯤ ꯕꯥꯏꯛ ꯑꯃꯈꯛ ꯂꯩ ꯕꯥꯏꯛ ꯑꯁꯤ ꯑꯗꯨꯛꯀꯤ ꯃꯇꯤꯛ ꯊꯥꯎ ꯆꯥꯕ ꯑꯣꯏꯌꯦ ꯑꯁꯥꯏ ꯐꯥꯎꯕ ꯆꯠꯄꯗ ꯊꯥꯎ ꯂꯤꯇꯔ ꯑꯃ ꯃꯈꯥꯏꯗꯤ ꯀꯩꯁꯨ ꯍꯥꯏꯗꯤ ꯀꯩꯁꯨ ꯀꯨꯏꯅ ꯆꯠꯇ꯭ꯔꯦ ꯑꯗꯨꯝ ꯊꯨꯅ ꯂꯣꯏꯕꯅ ꯍꯥꯜꯂꯦ ꯑꯗꯨꯅ ꯍꯥꯏꯗꯤ ꯏꯃꯨꯡ ꯑꯩꯒꯤ ꯐꯦꯃꯤꯂꯤꯗ ꯏꯃꯥ ꯕꯕꯥꯗ ꯗꯤꯄꯦꯟ ꯇꯧꯔꯒ ꯍꯤꯡꯕꯅꯤꯅ ꯏꯃꯥ ꯕꯕꯥꯗꯒꯤ ꯄꯩꯁꯥ ꯈꯔ ꯂꯧꯔꯒ ꯊꯥꯎꯁꯨ ꯀꯥꯕꯛ ꯀꯥꯕꯛ ꯍꯥꯜꯂꯒ ꯑꯗꯨꯃꯥꯏꯅ ꯊꯧꯖꯕꯅꯦ ꯑꯗꯨꯒ ꯑꯩꯅ ꯕꯥꯏꯛ ꯊꯧꯕꯁꯦ ꯂꯝ ꯂꯥꯞ ꯂꯥꯞꯅ ꯇꯨꯔꯤꯡ ꯇꯧꯕꯁꯦ ꯌꯥꯝ ꯄꯥꯝꯃꯦ

ꯈꯔ ꯈꯔ ꯌꯥꯝꯅ ꯄꯨꯗꯕꯁꯨ ꯌꯥꯔꯛꯇꯦ ꯑꯗꯨꯅ ꯑꯩꯈꯣꯏꯗ ꯑꯗꯨꯛꯀꯤ ꯃꯇꯤꯛ ꯋꯥꯔꯦ ꯄꯦꯇ꯭ꯔꯣꯜꯅ ꯃꯃꯜ ꯍꯦꯟꯒꯠꯂꯛꯄꯁꯦ ꯄꯦꯇ꯭ꯔꯣꯜꯅ ꯃꯔꯝ ꯑꯣꯏꯔꯒ ꯑꯩꯈꯣꯏꯗ ꯑꯗꯨꯛꯀꯤ ꯃꯇꯤꯛ ꯋꯥꯍꯜꯂꯦ ꯑꯗꯨꯒ ꯕꯥꯏꯛꯁꯤꯅ ꯑꯗꯨꯛꯀꯤ ꯃꯇꯤꯛ ꯊꯧꯅꯤꯡꯕ ꯑꯣꯏꯔꯨꯕꯅ ꯄꯦꯇ꯭ꯔꯣꯜꯁꯦ ꯍꯦꯟꯀꯠꯂꯁꯨ ꯃꯃꯜꯁꯦ ꯍꯦꯟꯀꯠꯂꯁꯨ ꯉꯝꯅꯕꯗꯤ ꯊꯧꯗ ꯌꯥꯗꯦ ꯑꯗꯨꯕꯨ ꯏꯁꯥꯒꯤ ꯑꯄꯥꯝꯕꯅꯤꯅ ꯉꯝꯅꯕ ꯊꯧꯋꯤ ꯑꯗꯨꯕꯨ ꯑꯋꯥꯕꯗꯤ ꯑꯗꯨꯛꯀꯤ ꯃꯇꯤꯛ ꯄꯤ ꯏꯃꯨꯡꯗꯁꯨ ꯑꯋꯥꯕ ꯑꯣꯏꯔꯦ ꯊꯥꯎ ꯍꯦꯟꯀꯠꯂꯛꯄꯅꯤꯅ ꯑꯩꯅꯁꯨ ꯄꯩꯁꯥꯗꯣ ꯑꯩꯅ ꯊꯣꯛꯇꯕꯅꯤꯅ ꯏꯃꯥ ꯕꯕꯥꯗ ꯄꯩꯁꯥꯗꯣ ꯑꯗꯨꯝ ꯅꯤꯔꯕꯅꯤꯅ ꯌꯨꯝꯗꯁꯨ ꯑꯋꯥꯕ ꯑꯣꯏꯅꯔꯦ ꯑꯗꯨꯒ ꯊꯥꯎ ꯀꯥꯍꯦꯟꯅ ꯊꯥꯎ ꯊꯥꯎꯁꯦ ꯑꯔꯦꯝꯕꯗ ꯒꯥꯔꯤꯁꯦ ꯑꯗꯨꯝ ꯊꯧꯔꯒꯗꯤ ꯑꯩꯈꯣꯏꯒꯤ ꯑꯦꯟꯚꯥꯏꯔꯣꯟꯃꯦꯟꯗꯁꯨ ꯑꯔꯦꯝꯕꯗ ꯒꯥꯔꯤꯁꯦ ꯄꯪꯊꯧꯗ ꯊꯧꯔꯒꯗꯤ ꯑꯦꯟꯚꯥꯏꯔꯣꯟꯃꯦꯟꯗ ꯑꯩꯈꯣꯏꯒꯤ ꯁꯣꯁꯥꯏꯇꯤꯗ ꯑꯗꯨꯛꯀꯤ ꯃꯇꯤꯛ ꯑꯀꯥꯏꯕ ꯄꯤ ꯑꯩꯈꯣꯏꯒꯤ ꯍꯣꯏ ꯑꯩꯈꯣꯏꯒꯤ ꯃꯔꯝ ꯑꯃ ꯑꯩꯈꯣꯏꯒꯤ ꯊꯕꯛ ꯑꯃ ꯂꯩꯔꯒ ꯒꯥꯔꯤꯁꯦ ꯊꯧꯕ ꯆꯠꯄ ꯑꯣꯏꯔꯒꯗꯤ ꯁꯤꯅ ꯑꯃꯨꯛ ꯃꯔꯝ ꯑꯃꯗꯒꯤ ꯑꯥꯎꯁꯥꯏꯠ ꯑꯃꯗ ꯂꯩꯈ꯭ꯔꯒ ꯑꯩꯈꯣꯏꯒꯤ ꯒꯥꯔꯤꯁꯦ ꯃꯔꯝ ꯁꯨꯡꯂꯩ ꯂꯩꯇꯅ ꯊꯕꯛ ꯁꯨꯡꯂꯩ ꯂꯩꯇꯅ ꯑꯩꯈꯣꯏꯒꯤ ꯄꯪꯊꯧꯗ ꯊꯧꯔꯒ ꯆꯠꯄ ꯑꯗꯨꯗꯒꯤ ꯒꯥꯔꯤꯁꯦ ꯄꯪꯊꯧꯗ ꯊꯧꯕ ꯃꯔꯝ ꯁꯨꯡꯂꯩ ꯂꯩꯇꯅ ꯊꯧꯕꯁꯤꯅ ꯑꯩꯈꯣꯏꯒꯤ ꯑꯦꯟꯚꯥꯏꯔꯣꯟꯃꯦꯟꯗ ꯑꯗꯨꯛꯀꯤ ꯃꯇꯤꯛ ꯑꯀꯥꯏꯕ ꯄꯤ ꯅꯣꯡ ꯑꯗꯨꯛꯀꯤ ꯃꯇꯤꯛ ꯆꯨꯍꯜꯂꯦ ꯅꯣꯡ ꯑꯗꯨꯛꯀꯤ ꯃꯇꯤꯛ ꯆꯧꯔꯕꯅꯤꯅ ꯏꯁꯤꯡ ꯏꯆꯥꯎ ꯑꯗꯨꯛꯀꯤ ꯃꯇꯤꯛ ꯅꯪꯍꯜꯂꯦ ꯑꯗꯒꯤ ꯅꯣꯡꯖꯨ ꯅꯨꯡꯁꯥ ꯑꯃꯇ ꯈꯥꯛꯇ꯭ꯔꯦ ꯅꯨꯡꯁꯥ ꯑꯗꯨꯛꯀꯤ ꯃꯇꯤꯛ ꯁꯥꯍꯜꯂꯦ ꯑꯗꯒꯤ ꯏꯁꯤꯡ ꯆꯥꯎꯍꯟꯕ ꯑꯗꯒꯤ ꯗ꯭ꯔꯥꯎꯠ ꯊꯣꯛꯍꯟꯕ ꯑꯗꯨꯛꯀꯤ ꯃꯇꯤꯛ ꯇꯧꯔꯦ ꯑꯗꯨꯅ ꯕꯥꯏꯛꯁꯦ ꯌꯥꯔꯤꯈꯩꯗꯤ ꯃꯔꯝ ꯂꯩꯇꯅ ꯊꯧꯗꯕꯅꯗꯤ ꯐꯩ ꯃꯔꯝ ꯂꯩꯔ ꯂꯩꯔꯀꯥꯟꯗ ꯊꯧꯕꯤꯕꯅ ꯐꯩ ꯑꯦꯟꯚꯥꯏꯔꯣꯟꯃꯦꯟꯗ ꯀꯥꯏꯍꯟꯕ ꯍꯥꯏꯕꯁꯦ ꯑꯩꯈꯣꯏꯒꯤ ꯍꯛꯆꯥꯡꯗꯁꯨ ꯑꯗꯨꯛꯀꯤ ꯃꯇꯤꯛ ꯁꯣꯛꯄ ꯑꯣꯏꯌꯦ ꯑꯩꯈꯣꯏ ꯃꯤꯑꯣꯏꯕꯗ ꯑꯗꯨꯛꯀꯤ ꯃꯇꯤꯛ ꯃꯥꯡꯍꯟꯕ ꯑꯣꯏ ꯑꯗꯨꯒ ꯍꯛꯆꯥꯡꯗ ꯏꯁꯥꯒꯤ ꯕꯥꯏꯛꯇꯒꯤ ꯊꯣꯛꯂꯛꯏꯕ ꯃꯩꯈꯨ ꯑꯁꯤꯅ ꯍꯛꯆꯥꯡꯗꯁꯨ ꯌꯥꯝꯅ ꯁꯣꯛꯍꯜꯂꯦ ꯕꯥꯏꯛꯇꯒꯤ ꯊꯣꯂꯛꯄ ꯃꯩꯈꯨꯁꯤꯅ ꯑꯗꯨꯗꯒꯤ ꯕꯥꯏꯛꯁꯦ ꯌꯥꯝꯅ ꯂꯤꯔꯕ ꯕꯥꯏꯛ ꯒꯥꯔꯤ ꯑꯃꯟꯕꯁꯤꯅ ꯑꯩꯈꯣꯏꯗ ꯁꯤꯅ ꯑꯃꯨꯛ ꯍꯦꯟꯅ ꯑꯦꯟꯚꯥꯏꯔꯣꯟꯃꯦꯟꯗ ꯌꯥꯝꯅ ꯐꯠꯂꯟꯗꯦ ꯃꯔꯝꯗꯤ ꯃꯣꯏꯅ ꯊꯥꯗꯣꯔꯛꯄ ꯃꯩꯈꯨꯁꯦ ꯑꯗꯨꯛꯀꯤ ꯃꯇꯤꯛ ꯌꯥꯝꯅ ꯊꯣꯛꯑꯦ ꯕꯥꯏꯛꯁꯦ ꯌꯥꯔꯤꯈꯩ ꯑꯐꯕ ꯊꯧꯕꯅ ꯍꯥꯏꯗꯤ ꯑꯅꯧꯕ ꯊꯧꯕꯅ ꯌꯥꯝꯅ ꯐꯩꯌꯦ ꯑꯗꯨꯒ ꯊꯥꯏꯅꯒꯤ ꯕꯥꯏꯛ ꯐꯠꯇꯕ ꯂꯤꯔꯕ ꯕꯥꯏꯛꯁꯤꯡꯁꯦ ꯊꯧꯕꯁꯤꯅ ꯑꯩꯈꯣꯏꯒꯤ ꯃꯩꯈꯨꯁꯦ ꯑꯗꯨꯛꯀꯤ ꯃꯇꯤꯛꯛꯁꯨ ꯊꯣꯛꯍꯜꯂꯦ ꯑꯦꯟꯚꯥꯏꯔꯣꯟꯃꯦꯟꯗ ꯑꯗꯨꯛꯀꯤ ꯃꯇꯤꯛ ꯀꯥꯏꯍꯜꯂꯦ ꯑꯗꯨꯒ ꯍꯛꯆꯥꯡꯗ ꯑꯩꯈꯣꯏꯒꯤ ꯂꯪꯁꯇ ꯀꯩꯗ ꯌꯥꯝꯅꯁꯨ ꯁꯣꯛꯍꯜꯂꯦ ꯃꯩꯈꯨ ꯑꯁꯤꯅ